ꯍꯂꯣ ꯃꯥꯅꯦ ꯀꯩ ꯇꯥꯅꯥꯁꯤꯒꯦ ꯍꯥꯏꯕꯤꯔꯛꯑꯣ ꯂꯩꯌꯦ ꯂꯩꯅꯤ ꯂꯩꯅꯤ ꯂꯩꯅꯤ ꯑꯣꯐꯔ ꯐꯤꯐꯇꯤꯟ ꯍꯧꯖꯤꯛ ꯐꯦꯁꯇꯤꯕꯦꯜꯒꯤ ꯐꯤꯐꯇꯤꯟ ꯄꯥꯔꯁꯦꯟ ꯑꯣꯐ ꯂꯩꯔꯤꯌꯦ ꯍꯧꯖꯤꯛ ꯂꯥꯛꯄꯤꯔꯣ ꯑꯗꯨꯝ ꯍꯧꯖꯤꯛ ꯑꯣꯏꯅ ꯑꯥ ꯑꯥ ꯍꯣꯏ